ꯃꯤ ꯄꯨꯕ ꯄꯦꯁꯦꯟꯖꯔ ꯕꯁ ꯑꯃ ꯍꯥꯏꯕꯁꯤ ꯑꯩꯈꯣꯏꯅ ꯏꯝꯐꯥꯜꯗꯒꯤꯅ ꯗꯤꯃꯥꯄꯨꯔ ꯐꯥꯎꯕ ꯔꯦꯜꯋꯦ ꯏꯁꯇꯦꯁꯟ ꯃꯅꯥꯛ ꯐꯥꯎꯕ ꯌꯧꯕ ꯐꯥꯎꯕ ꯇꯣꯡꯕꯒꯤ ꯂꯝꯕꯤ ꯑꯃ ꯆꯠꯈ꯭ꯔꯦ ꯃꯇꯝꯗꯨꯗ ꯗ꯭ꯔꯥꯏꯚꯔꯒꯤ ꯁꯤꯠ ꯑꯁꯦ ꯌꯦꯠ ꯊꯪꯕ ꯅꯥꯀꯜꯗ ꯗ꯭ꯔꯥꯏꯚꯔꯅ ꯐꯝꯃꯤ ꯑꯣꯏ ꯊꯪꯕ ꯅꯥꯀꯟꯗꯅ ꯃꯥꯒꯤ ꯗ꯭ꯔꯥꯏꯚꯔꯗꯨꯕꯨ ꯁꯦꯟꯅꯔꯤꯕ ꯑꯇꯣꯞꯄ ꯃꯤꯁꯤꯡ ꯑꯃꯗꯤ ꯒꯥꯔꯤꯗꯨꯗ ꯇꯣꯡꯕ ꯑꯇꯣꯞꯄ ꯃꯤ ꯈꯔꯁꯨ ꯌꯥꯎꯔꯤ ꯑꯗꯨꯒ ꯃꯥꯒꯤ ꯗ꯭ꯔꯥꯏꯚꯔꯒꯤ ꯇꯨꯡꯗ ꯀꯩꯅꯣ ꯑꯃ ꯈꯥꯔꯒ ꯑꯗꯨꯒꯤ ꯃꯇꯨꯡꯗ ꯁꯤꯠ ꯃꯌꯥꯝ ꯄꯥꯜꯂꯤ ꯁꯤꯠ ꯃꯌꯥꯝ ꯄꯔꯦꯡ ꯄꯔꯦꯡ ꯌꯦꯠ ꯑꯣꯏ ꯅꯥꯀꯟ ꯑꯅꯤꯗ ꯊꯝꯃꯕ ꯃꯇꯨꯡꯗ ꯃꯌꯥꯏꯗꯨꯗ ꯂꯝꯕꯤ ꯆꯠꯐꯝ ꯑꯣꯏ ꯑꯗꯨꯒ ꯗ꯭ꯔꯥꯏꯚꯔꯗꯨꯒꯤ ꯍꯦꯛ ꯑꯣꯏ ꯊꯪꯕ ꯅꯥꯀꯟꯗ ꯒꯤ ꯁꯥꯏꯠꯇ ꯊꯣꯡ ꯑꯃ ꯄꯥꯜꯂꯒ ꯃꯗꯨꯗꯒꯤ ꯀꯥꯈꯠꯐꯝ ꯃꯊꯪ ꯃꯊꯪ ꯑꯣꯏꯈ꯭ꯔꯦ ꯑꯗꯨꯒ ꯕꯁ ꯑꯆꯧꯕꯁꯤꯡꯗꯗꯤ ꯂꯥꯞꯅ ꯆꯠꯄꯁꯤꯡꯁꯦ ꯃꯅꯤꯡꯗꯁꯨ ꯑꯣꯏ ꯊꯪꯕ ꯅꯥꯀꯟꯗ ꯊꯣꯡ ꯑꯃ ꯄꯥꯜꯂꯤ ꯊꯣꯡ ꯑꯗꯣꯝꯗꯒꯤꯁꯨ ꯑꯗꯨꯝ ꯀꯥꯈꯠꯅꯕꯁꯨ ꯑꯗꯨꯝ ꯌꯥꯎꯋꯤ ꯑꯗꯨꯗꯅ ꯏꯔꯣꯏ ꯂꯣꯏꯕ ꯁꯤꯠꯇꯅ ꯑꯁꯥꯡꯕ ꯁꯤꯠ ꯑꯃ ꯊꯥꯏ ꯑꯗꯨꯒ ꯑꯗꯨꯝ ꯃꯊꯪ ꯃꯊꯪ ꯀꯥꯈꯠꯂꯛꯏ ꯑꯩꯈꯣꯏꯅ ꯀꯩꯅꯣꯁꯦ ꯗꯤꯃꯥꯄꯨꯔꯕꯥꯎ ꯏꯝꯐꯥꯜꯗꯒꯤꯅ ꯗꯤꯃꯥꯄꯨꯔꯕꯥꯎ ꯆꯠꯄꯁꯦ ꯑꯩꯈꯣꯏ ꯁꯥꯟꯅꯕꯒꯤꯗꯃꯛꯇ ꯏꯃꯐꯥꯜꯒꯤ ꯔꯦꯜꯋꯦ ꯗꯤꯃꯥꯄꯨꯔꯒꯤ ꯔꯦꯜꯋꯦ ꯏꯁꯇꯦꯁꯟ ꯃꯌꯥꯗ ꯈꯥꯝꯃꯝꯃꯒ ꯑꯩꯈꯣꯏ ꯁꯥꯟꯅꯕ ꯆꯠꯅꯕꯒꯤꯗꯃꯛꯇ ꯆꯠꯂꯨꯕꯅꯤ